ꯎꯝ ꯍꯜꯂꯣ

ꯑꯥ ꯃꯥꯅꯦ ꯍꯥꯏꯕꯤꯎ

ꯌꯥꯅꯤ ꯌꯥꯅꯤ ꯍꯧꯖꯤꯛꯁꯦ ꯑꯥ ꯅꯪꯅ ꯅꯪꯒꯤ ꯑꯄꯥꯝꯕꯗꯨ ꯂꯤꯁꯇꯣ ꯍꯥꯏꯔꯛꯑꯣ ꯑꯗꯨꯒ ꯑꯩ ꯁꯤꯗ ꯒꯣꯗꯥꯎꯟꯗ ꯂꯩꯕ꯭ꯔꯥ ꯌꯦꯡꯒꯦ

ꯑꯥ ꯕꯣꯠꯀꯥ ꯕꯣꯇꯜ ꯀꯨꯟ ꯀꯣ ꯎꯝ ꯎꯝ ꯑꯥ ꯂꯩꯅꯤ ꯂꯩꯅꯤ ꯍꯣꯏ ꯎꯝ ꯗꯤꯂꯤꯕꯔꯤ ꯌꯥꯅꯤ ꯑꯗꯨ ꯑꯦꯗ꯭ꯔꯦꯁꯇꯨꯒ ꯃꯤꯡꯒ ꯍꯥꯏꯕꯤꯌꯣ

ꯎꯝ ꯎꯝ ꯑꯥ ꯁꯣꯔꯤꯡ ꯄꯝ ꯑꯗꯨꯒ ꯂꯟꯊꯨꯆꯤꯡꯀꯣꯁꯦ ꯕꯣꯠꯀꯥ ꯇ꯭ꯋꯦꯟꯇꯤ ꯕꯣꯇꯜꯁꯀꯣ ꯑꯗꯨꯒ ꯑꯥ ꯑꯣꯜ ꯃꯣꯡ ꯋꯥꯟ ꯂꯤꯇꯔꯒꯤꯗꯨ ꯇ꯭ꯋꯦꯟꯇꯤ ꯕꯣꯇꯜꯁ ꯀꯣ ꯎꯝ ꯑꯇꯣꯞꯄꯗꯤ ꯌꯥꯒꯗ꯭ꯔꯥ ꯑꯇꯣꯞꯄ ꯎꯝ ꯃꯃꯟꯕꯨꯗꯤ ꯑꯩꯈꯣꯏꯒꯤ ꯔꯦꯠꯇ ꯁꯤꯗ ꯎꯝ ꯇꯦꯛꯁꯀ ꯌꯥꯎꯅ ꯑꯩꯈꯣꯏꯒꯤ ꯔꯦꯠꯇ ꯄꯤꯒꯅꯤꯕꯀꯣ ꯎꯝ ꯑꯗꯨ ꯕꯣꯇꯜ ꯍꯧꯖꯤꯛ ꯕꯣꯠꯀꯥꯁꯤꯅ ꯗꯖꯟ ꯑꯃꯗ ꯁꯤꯛꯁ ꯕꯣꯇꯜꯁ ꯆꯠꯂꯦꯕꯀꯣ ꯑꯗꯨ ꯕꯣꯇꯜꯁ ꯗꯔꯖꯟ ꯑꯃꯁꯤꯗ ꯑꯥ ꯑꯦꯠꯂꯤꯁ ꯅꯥꯏꯟ ꯊꯥꯎꯖꯟꯒꯤ ꯆꯥꯡꯗ ꯂꯩꯕꯀꯣ ꯑꯗꯣ ꯇ꯭ꯋꯦꯟꯇꯤ ꯕꯣꯇꯜꯁ ꯍꯥꯏꯔꯕꯅꯤꯅ ꯑꯥ ꯑꯦꯠꯂꯤꯁ ꯐꯥꯏꯚ ꯗꯣꯖꯟꯒꯨꯝꯕꯗꯤ ꯂꯩꯔꯅꯤ ꯐꯥꯏꯚ ꯗꯣꯖꯟ ꯑꯣꯔ ꯁꯤꯛꯁ ꯗꯣꯖꯟ ꯑꯗꯨꯗ ꯗꯤꯁꯀꯥꯎꯟꯁꯨ ꯄꯤꯔꯛꯀꯅꯤ ꯈꯔ ꯌꯥꯝꯅ ꯂꯧꯔꯗꯤꯀꯣ ꯑꯗꯣ ꯈꯔ ꯌꯥꯝꯅ ꯄꯥꯝꯕ꯭ꯔꯥ ꯎꯝ ꯑꯗꯣ ꯁꯤ ꯑꯇꯣꯞꯄꯗꯤ ꯄꯥꯝꯗꯕ꯭ꯔꯥ ꯑꯇꯣꯞꯄꯁꯨ ꯂꯩꯌꯦ ꯕꯤꯌꯔ ꯑꯅꯧꯕ ꯂꯥꯛꯄ ꯂꯩꯌꯦ ꯕꯤꯌꯔꯁꯤ ꯑꯣꯞꯇꯤꯃꯁ ꯍꯥꯏꯅꯁꯨ ꯂꯥꯛꯑꯦꯀꯣ ꯃꯦꯛꯁ ꯍꯥꯏꯅꯁꯨ ꯂꯥꯛꯑꯦ ꯑꯗꯨ ꯀꯤꯡꯐꯤꯆꯔꯕꯨꯗꯤ ꯂꯩꯅꯦꯕꯀꯣ ꯎꯝ ꯕꯤꯌꯔꯁꯦ ꯅꯪ ꯑꯌꯥꯛꯄ ꯑꯜꯀꯣꯍꯣꯜ ꯋꯥꯡꯕ ꯄꯥꯝꯂꯒꯗꯤ ꯑꯗꯨꯁꯨ ꯂꯩꯒꯅꯤ ꯎꯝ ꯍꯥꯎꯌꯦ ꯑꯗꯨꯝ ꯌꯥꯏꯌꯦ ꯍꯧꯖꯤꯛꯀꯤ ꯕꯣꯠꯀꯥꯒꯗꯨ ꯑꯗꯨꯝ ꯈꯔ ꯃꯍꯥꯎ ꯃꯥꯟꯅꯩꯌꯦ

ꯎꯝ ꯑꯗꯣ ꯑꯩ ꯎꯝꯇ ꯏꯁꯤꯟꯒꯦꯀꯣ ꯎꯝ ꯕꯣꯠꯀꯥ ꯑꯦꯟ ꯑꯥ ꯍꯥꯏꯕꯨꯌꯣ ꯄꯦꯃꯦꯟꯒꯤꯗꯣꯀꯣ ꯄꯦꯃꯦꯟꯒꯤꯁꯤ ꯗꯤꯂꯤꯕꯔꯤꯕꯨꯗꯤ ꯇꯧꯔꯅꯤ ꯑꯗꯨ ꯄꯦꯃꯦꯟꯒꯤꯁꯤꯅ ꯍꯣꯏ ꯑꯦꯀꯥꯎꯟꯗ ꯀꯥꯞꯂꯛꯄ ꯇꯥꯔꯦ ꯑꯦꯗꯕꯥꯟꯁꯇꯁꯨ ꯌꯥꯏ ꯅꯪꯗꯤꯂꯤꯕꯔꯤ ꯅꯨꯃꯤꯠꯇ ꯀꯥꯞꯀꯦ ꯍꯥꯏꯔꯁꯨ ꯌꯥꯏ ꯑꯗꯨꯁꯨ ꯆꯞ ꯃꯥꯟꯅꯩ ꯎꯝ ꯑꯗꯨ ꯑꯥ ꯉꯥꯏꯈꯣꯀꯣ ꯂꯟꯊꯨꯆꯤꯡ ꯍꯥꯏꯕꯀꯣ ꯑꯥ ꯑꯣꯜ ꯃꯣꯡ ꯑꯦꯟ ꯕꯣꯠꯀꯥ ꯑꯗꯨꯒ ꯕꯤꯌꯔꯗꯨꯀꯣ ꯑꯗꯨ ꯀꯩꯅꯣꯒꯨꯝꯕꯗꯤ ꯃꯄꯥꯟ ꯂꯣꯝꯒꯤ ꯍꯧꯖꯤꯛ ꯑꯅꯧꯕ ꯀꯩꯅꯣꯁꯨ ꯁꯣꯖꯨꯒꯨꯝꯕꯁꯨ ꯂꯥꯛꯑꯦꯕꯀꯣ ꯑꯗꯨꯒꯨꯝꯕꯗꯤ ꯄꯥꯝꯕꯤꯗꯕ꯭ꯔꯥ ꯑꯥ ꯑꯣꯀꯣ ꯑꯗꯨꯗꯤ ꯅꯣꯏꯒꯤꯗꯨ ꯗꯦꯠ ꯀꯌꯥꯗ ꯑꯣꯏꯕꯅꯣ ꯂꯨꯍꯣꯡꯕꯁꯦ ꯑꯣꯀꯦ ꯑꯣꯀꯦ ꯇ꯭ꯋꯦꯟꯇꯤ ꯐꯥꯏꯚꯀꯣ ꯑꯗꯨꯗꯤ ꯇ꯭ꯋꯦꯟꯇꯤ ꯐꯥꯏꯚꯇ ꯗꯤꯂꯤꯕꯔꯤ ꯇꯧꯔꯛꯎꯕ ꯕꯠꯇ꯭ꯔꯒꯅ ꯇ꯭ꯋꯦꯟꯇꯤ ꯐꯣꯔꯒꯤ ꯑꯦꯗꯕꯥꯟꯁꯇ ꯇꯧꯔꯛꯎꯔ ꯎꯝ ꯑꯣꯀꯦ ꯑꯣꯀꯦ ꯎꯝ ꯑꯥ ꯑꯇꯣꯞꯄ ꯑꯣ ꯑꯣ ꯑꯣ ꯑꯣꯀꯦ ꯎꯝ ꯑꯣꯀꯣ ꯑꯗꯨ ꯀꯩꯅꯣꯒꯨꯝꯕꯁꯨ ꯑꯩꯈꯣꯏꯒꯤ ꯗꯤꯁꯀꯥꯎꯟꯒꯨꯝꯕꯁꯨ ꯂꯩꯅꯤꯕꯀꯣ ꯗꯤꯁꯀꯥꯎꯟꯒꯨꯝꯕꯁꯨ ꯂꯩꯅꯤ ꯑꯗꯨ ꯀꯨꯄꯣꯟ ꯐꯪꯕꯤꯒꯅꯤ ꯑꯗꯨ ꯑꯥ ꯑꯇꯣꯄꯄ ꯂꯨꯍꯣꯡꯕ ꯑꯥ ꯅꯪꯅ ꯍꯥꯏꯕꯤꯌꯣ ꯑꯩꯈꯣꯏꯒꯤ ꯍꯧꯖꯤꯛꯁꯦ ꯄꯣꯠꯁꯦ ꯂꯥꯛꯂꯒ ꯂꯩꯔꯤꯕꯅꯤꯅꯀꯣ ꯌꯥꯝꯅ ꯂꯩꯌꯦꯕ ꯁꯤ ꯍꯧꯖꯤꯛ ꯑꯇꯣꯞꯄ ꯕꯥꯔꯗꯦ ꯄꯥꯔꯇꯤꯒꯨꯝꯕꯒꯤ ꯃꯆꯥ ꯃꯆꯥ ꯂꯩꯔꯒꯗꯤ ꯅꯪꯅ ꯑꯗꯨꯝ ꯍꯥꯏꯕꯤꯌꯣ ꯁꯤꯁꯤ ꯑꯩꯈꯣꯏꯒꯤꯁꯤ ꯅꯧꯅ ꯍꯥꯡꯕꯅꯤꯅꯀꯣ ꯑꯣꯀꯦ ꯑꯗꯨꯗꯤ ꯑꯥ ꯅꯪꯒꯤꯗꯨ ꯇ꯭ꯋꯦꯟꯇꯤ ꯐꯣꯔꯗ ꯗꯤꯂꯤꯕꯔꯤ ꯇꯧꯔꯒꯦꯀꯣ ꯎꯝ ꯍꯣꯏ ꯍꯣꯏ ꯍꯣꯏ ꯊꯝꯃꯦ ꯊꯝꯃꯦ ꯑꯗꯨꯗꯤ